ꯃꯌꯥꯝꯒ ꯄꯨꯟꯅ ꯆꯥꯛ ꯆꯥꯃꯤꯟꯅꯕ ꯃꯇꯝꯗ ꯑꯩꯉꯣꯟꯗ ꯌꯥꯝꯅ ꯅꯨꯡꯉꯥꯏꯕ ꯑꯃ ꯐꯥꯎꯋꯤ ꯍꯥꯏꯕꯗꯤ ꯃꯌꯥꯝꯒ ꯄꯨꯟꯅ ꯆꯥꯃꯤꯟꯅꯕ ꯃꯇꯝꯗ ꯑꯩꯈꯣꯏꯒꯤ ꯅꯨꯡꯉꯥꯏꯕ ꯋꯥꯈꯜꯂꯣꯟ ꯑꯗꯒꯤ ꯅꯨꯡꯉꯥꯏꯕ ꯄꯨꯛꯅꯤꯡ ꯂꯧꯁꯤꯡ ꯑꯣꯏꯕ ꯑꯗꯒꯤ ꯑꯩꯈꯣꯏꯒꯤ ꯅꯨꯡꯉꯥꯏ ꯅꯨꯡꯉꯥꯏꯕ ꯋꯥꯔꯤ ꯀꯌꯥ ꯁꯥꯟꯅꯗꯨꯅ ꯑꯩꯈꯣꯏꯒꯤ ꯑꯆꯧ ꯑꯆꯧꯕ ꯂꯨꯍꯣꯡꯕꯅꯤ ꯈꯪꯗꯦ ꯆꯥꯛꯀꯧꯕꯅꯤ ꯈꯪꯗꯦ ꯆꯨꯔꯥꯀꯣꯔꯣꯟꯅꯤ ꯈꯪꯗꯦ ꯁꯤꯗ ꯑꯩꯈꯣꯏꯒꯤ ꯐꯖ ꯐꯖꯕ ꯃꯥꯒꯤ ꯃꯥꯒꯤ ꯏꯃꯨꯡꯒꯤ ꯉꯝꯖꯕ ꯆꯥꯛꯂꯦꯟ ꯀꯌꯥ ꯁꯤꯟꯗꯨꯅ ꯑꯩꯈꯣꯏ ꯑꯆꯧ ꯑꯆꯧꯕ ꯑꯩꯈꯣꯏꯒꯤ ꯆꯥꯛꯂꯦꯟ ꯃꯌꯥꯝ ꯆꯥꯕ ꯆꯠꯄꯁꯨ ꯑꯩ ꯌꯥꯎꯖꯔꯦ ꯑꯗꯨꯕꯨ ꯑꯩꯈꯣꯏꯒꯤ ꯆꯥꯛꯂꯦꯟ ꯆꯥꯛꯂꯦꯟ ꯁꯤꯟꯕ ꯃꯇꯝꯗ ꯑꯩꯈꯣꯏꯒꯤ ꯃꯩꯇꯩꯒꯤ ꯑꯣꯏꯅ ꯐꯖꯔꯕ ꯆꯥꯛꯂꯨꯛ ꯍꯥꯏ ꯇꯥꯔꯦ ꯆꯥꯛꯁꯦ ꯐꯖꯅ ꯁꯦꯝꯃꯒ ꯑꯦꯟꯁꯥꯡ ꯑꯩꯈꯣꯏ ꯑꯦꯟꯁꯥꯡ ꯃꯊꯦꯜ ꯃꯀꯣꯏ ꯃꯀꯣꯏꯁꯤꯡ ꯑꯁꯦ ꯆꯥꯛ ꯄꯨꯈꯝꯒꯤ ꯃꯆꯤ ꯃꯆꯤꯗ ꯍꯥꯞꯇꯨꯅ ꯑꯩꯈꯣꯏ ꯐꯖꯕ ꯆꯥꯛꯂꯦꯟ ꯑꯃ ꯁꯦꯝꯗꯨꯅ ꯆꯥꯛ ꯆꯥꯕ ꯆꯠꯂꯤ ꯑꯗꯨꯕꯨ ꯆꯥꯛꯂꯦꯟ ꯆꯥꯕ ꯆꯠꯄ ꯃꯇꯝꯗ ꯑꯩꯈꯣꯏꯒꯤ ꯃꯩꯇꯩꯒꯤ ꯑꯣꯏꯕ ꯆꯠꯅꯕꯤꯒꯤ ꯐꯤꯖꯣꯜ ꯁꯦꯠꯄ ꯐꯪꯕ ꯑꯩꯉꯣꯟꯗꯁꯨ ꯌꯥꯝ ꯅꯨꯡꯉꯥꯏꯕ ꯐꯥꯎꯖꯩ ꯑꯗꯨꯒ ꯑꯩꯈꯣꯏꯅ ꯆꯥꯛꯂꯦꯟ ꯑꯁꯤ ꯆꯥꯕ ꯆꯠꯄ ꯃꯇꯝꯗ ꯑꯩꯈꯣꯏꯒꯤ ꯃꯇꯝ ꯀꯨꯏꯅ ꯊꯦꯟꯅꯔꯨꯗ꯭ꯔꯕ ꯏꯃꯥꯟꯅꯕ ꯏꯃꯥꯟꯅꯕꯤ ꯀꯌꯥ ꯊꯦꯡꯅꯗꯨꯅ ꯍꯔꯥꯎꯅ ꯅꯨꯡꯉꯥꯏꯕ ꯑꯃꯗꯤ ꯑꯋꯥ ꯅꯨꯡꯉꯥꯏꯒꯤ ꯋꯥꯔꯤ ꯀꯌꯥ ꯁꯥꯟꯅꯗꯨꯅ ꯑꯩꯈꯣꯏꯒꯤ ꯅꯨꯡꯉꯥꯏꯅ ꯑꯩꯈꯣꯏꯒꯤ ꯂꯨꯍꯣꯡꯕꯒꯤ ꯆꯥꯛꯂꯦꯟꯅꯤ ꯈꯪꯗꯦ ꯆꯥꯛꯀꯧꯕꯒꯤ ꯆꯥꯛꯂꯦꯟꯅꯤ ꯈꯪꯗꯦ ꯆꯨꯔꯥꯀꯣꯔꯣꯟꯒꯤ ꯆꯥꯛꯂꯦꯟꯅꯤ ꯈꯪꯗꯦ ꯑꯁꯤ ꯌꯥꯎꯕ ꯃꯇꯝꯗ ꯑꯩꯈꯣꯏꯒꯤ ꯅꯨꯡꯉꯥꯏ ꯅꯨꯡꯉꯥꯏꯕ ꯃꯇꯝ ꯀꯨꯏꯅ ꯎꯔꯨꯗ꯭ꯔꯕ ꯃꯌꯥꯝ ꯑꯃꯁꯨ ꯊꯦꯡꯅꯗꯨꯅ ꯄꯨꯟꯁꯤꯗ ꯅꯨꯡꯉꯥꯏꯕ ꯑꯋꯥꯕ ꯀꯌꯥ ꯁꯔꯨꯛ ꯌꯥꯃꯤꯟꯅꯗꯨꯅ ꯑꯩꯈꯣꯏ ꯆꯥꯛꯂꯦꯟ ꯑꯁꯦ ꯌꯥꯝ ꯃꯄꯨꯡ ꯐꯥꯅ ꯐꯖꯅ ꯑꯩꯈꯣꯏ ꯄꯥꯡꯊꯣꯛꯏ ꯑꯗꯨꯕꯨ ꯑꯩꯈꯣꯏ ꯑꯩꯈꯣꯏ ꯑꯩꯅ ꯆꯥꯛꯂꯦꯟ ꯑꯁꯦ ꯌꯥꯎꯖꯔꯨꯕ ꯃꯇꯝꯗꯗꯤ ꯑꯩꯈꯣꯏꯒꯤ ꯑꯍꯟ ꯂꯃꯟꯁꯤꯡꯁꯨ ꯑꯩꯈꯣꯏꯒꯤ ꯃꯥꯒꯤ ꯃꯥꯒꯤ ꯂꯩꯖꯕ ꯑꯩꯈꯣꯏꯒꯤ ꯃꯐꯤ ꯃꯔꯣꯟ ꯑꯅꯥꯟꯕꯁꯤꯡ ꯃꯌꯥꯝ ꯁꯦꯠꯇꯨꯅ ꯑꯩꯈꯣꯏꯒꯤ ꯆꯥꯛꯂꯦꯟ ꯑꯁꯤꯕꯨ ꯑꯩꯈꯣꯏ ꯁꯔꯨꯛ ꯌꯥꯕ ꯃꯌꯥꯝꯁꯨ ꯂꯥꯛꯏ ꯑꯗꯨꯒꯤ ꯃꯊꯛꯇꯁꯨ ꯑꯩꯈꯣꯏ ꯀꯩꯔꯣꯜ ꯂꯩꯀꯥꯏꯗ ꯂꯩꯔꯤꯕ ꯂꯩꯁꯥꯕꯤꯁꯤꯡ ꯑꯉꯥꯡꯁꯤꯡ ꯃꯧ ꯅꯍꯥꯁꯤꯡꯁꯤꯁꯨ ꯑꯩꯈꯣꯏꯒꯤ ꯆꯥꯛꯂꯦꯟ ꯑꯁꯤꯕꯨ ꯑꯩꯈꯣꯏ ꯌꯥꯎꯕ ꯂꯥꯛꯇꯨꯅ ꯑꯩꯈꯣꯏꯒꯤ ꯂꯨꯍꯣꯡꯕꯒꯤ ꯂꯨꯍꯣꯡꯕꯗꯕꯨ ꯑꯣꯏꯔꯣ ꯃꯥꯅ ꯃꯥꯅ ꯉꯝꯖꯕ ꯑꯩꯈꯣꯏꯒꯤ ꯆꯥꯛꯂꯦꯟ ꯑꯁꯦ ꯑꯩꯈꯣꯏ ꯆꯥꯔꯕ ꯃꯇꯨꯡꯗ ꯃꯥꯅ ꯃꯥꯅ ꯉꯝꯖꯕ ꯗꯥꯟ ꯀꯌꯥ ꯑꯃꯗꯤ ꯕꯣꯔ ꯀꯌꯥ ꯑꯁꯤ ꯑꯩꯈꯣꯏꯒꯤ ꯄꯤꯕꯤꯗꯨꯅ ꯕꯣꯔ ꯀꯩꯅꯥ ꯑꯣꯏꯔꯤꯕ ꯑꯅꯤꯗ ꯄꯤꯕꯤꯗꯨꯅ ꯑꯩꯈꯣꯏ ꯃꯄꯨꯡ ꯐꯥꯕ ꯑꯆꯧꯕ ꯆꯥꯛꯂꯦꯟ ꯑꯃꯁꯨ ꯑꯣꯏꯍꯜꯂꯤ ꯑꯗꯨꯕꯨ ꯆꯨꯔꯥꯀꯣꯔꯣꯟ ꯑꯩꯈꯣꯏꯒꯤ ꯆꯥꯛꯂꯦꯟ ꯍꯥꯏꯔꯒꯗꯤ ꯑꯩꯈꯣꯏ ꯆꯨꯔꯥꯀꯣꯔꯣꯟꯒꯨꯝꯕ ꯃꯈꯜ ꯃꯈꯜ ꯑꯩꯈꯣꯏ ꯃꯩꯇꯩꯒꯤꯗꯗꯤ ꯌꯥꯝꯅ ꯂꯩ ꯍꯥꯏꯔꯤꯕ ꯃꯌꯥꯝ ꯑꯁꯦ ꯑꯩꯈꯣꯏ ꯌꯥꯎꯕ ꯃꯇꯝꯗ ꯑꯩꯈꯣꯏꯒꯤ ꯃꯩꯇꯩꯒꯤ ꯑꯣꯏꯕ ꯅꯨꯄꯤꯁꯤꯡꯅ ꯐꯖꯕ ꯅꯥꯠꯀꯤ ꯐꯤꯖꯣꯜ ꯐꯤꯖꯦꯠ ꯂꯩꯇꯦꯡ ꯁꯦꯠꯇꯨꯅ ꯑꯩꯈꯣꯏꯒꯤ ꯆꯨꯔꯥꯀꯣꯔꯣꯟ ꯑꯁꯤ ꯌꯥꯎꯋꯤ ꯑꯗꯨꯕꯨ ꯈ꯭ꯔꯤꯁꯃꯥꯁ ꯍꯥꯏ ꯇꯥꯔꯦ ꯑꯩꯈꯣꯏꯒꯤ ꯅꯨꯡꯗꯥꯡꯒꯤ ꯃꯇꯝꯗ ꯑꯩꯈꯣꯏꯅ ꯆꯤꯡꯗ ꯑꯩꯈꯣꯏꯒꯤ ꯆꯤꯡꯃꯤꯁꯤꯡꯒꯤ ꯃꯅꯥꯛꯇ ꯆꯠꯇꯨꯅ ꯑꯩꯈꯣꯏꯅ ꯈ꯭ꯔꯤꯁꯃꯥꯁꯁꯨ ꯐꯅ꯭ꯌꯥꯝ ꯌꯥꯎꯖꯔꯨꯔꯦ ꯃꯈꯣꯏꯒꯤ ꯃꯈꯣꯏꯅ ꯑꯩꯈꯣꯏ ꯂꯥꯛꯄ ꯃꯇꯝꯗ ꯐꯖꯅ ꯍꯔꯥꯎ ꯍꯔꯥꯎꯅ ꯋꯦꯜꯀꯝ ꯋꯦꯜꯀꯝ ꯇꯧꯕꯤꯗꯨꯅ ꯃꯈꯣꯏꯒꯤ ꯆꯠꯅꯕꯤꯒꯤ ꯃꯇꯨꯡ ꯏꯟꯅ ꯃꯈꯣꯏꯒꯤ ꯅꯨꯡꯗꯥꯡꯗ ꯑꯩꯈꯣꯏꯒꯤ ꯍꯔꯥꯎ ꯑꯩꯈꯣꯏ ꯈ꯭ꯔꯤꯁꯃꯥꯁꯀꯤ ꯍꯔꯥꯎꯕ ꯐꯣꯡꯗꯣꯛꯄ ꯑꯣꯏꯅ ꯁꯥ ꯀꯛꯇꯨꯅ ꯁꯥ ꯊꯣꯡꯕ ꯑꯃꯗꯤ ꯑꯩꯈꯣꯏꯒꯤ ꯌꯨꯝꯊꯣꯡ ꯌꯨꯝꯊꯣꯡꯒꯤ ꯃꯤ ꯊꯣꯛꯂꯛꯇꯨꯅ ꯈ꯭ꯔꯤꯁꯃꯥꯁ ꯃꯐꯝꯗ ꯆꯥꯛ ꯏꯁꯤꯡ ꯆꯥꯕ ꯑꯁꯤꯒꯨꯝꯕ ꯃꯌꯥꯝ ꯑꯁꯦ ꯃꯃꯥꯡꯗꯁꯨ ꯃꯌꯥꯝ ꯌꯥꯎꯖꯔꯨꯔꯦ ꯑꯗꯨꯅ ꯌꯥꯝꯅꯁꯨ ꯅꯨꯡꯉꯥꯏꯕ ꯄꯣꯛꯏ ꯑꯩꯈꯣꯏꯗ ꯄꯨꯛꯅꯤꯡ ꯂꯧꯁꯤꯡ ꯑꯣꯏꯕ ꯃꯌꯥꯝ ꯑꯃꯁꯨ ꯊꯦꯡꯅꯔꯦ ꯑꯗꯨꯅ ꯈ꯭ꯔꯤꯁꯃꯥꯁꯄꯨ ꯑꯣꯏꯒꯦꯔꯥ ꯂꯨꯍꯣꯡꯕꯕꯨ ꯑꯣꯏꯒꯦꯔꯥ ꯑꯃ ꯑꯃ ꯌꯥꯎꯔꯕ ꯃꯌꯥꯝꯁꯤꯗ ꯑꯩꯈꯣꯏꯗ ꯅꯨꯡꯉꯥꯏꯇꯕ ꯑꯃꯠꯇ ꯂꯩꯖꯗꯦ ꯏꯃꯥꯟꯅꯕ ꯇꯤꯟꯅꯔꯛꯄ ꯆꯤꯡꯃꯤ ꯏꯃꯥꯟꯅꯕ ꯇꯤꯟꯅꯔꯛꯄ ꯃꯇꯝꯗꯁꯨ ꯑꯩꯈꯣꯏꯅ ꯃꯈꯣꯏꯒꯤ ꯆꯠꯅꯕꯤꯅꯤ ꯍꯔꯥꯎ ꯀꯨꯝꯍꯩꯅꯤ ꯍꯥꯏꯗꯨꯅ ꯑꯩꯈꯣꯏꯅ ꯈ꯭ꯔꯤꯁꯃꯥꯁꯀꯨꯝꯕ ꯑꯁꯦ ꯃꯈꯣꯏꯅ ꯏꯟꯚꯥꯏꯠ ꯇꯧꯔꯛꯄꯒꯤ ꯃꯇꯨꯡ ꯏꯟꯅ ꯑꯩꯈꯣꯏꯁꯨ ꯌꯥꯎꯕ ꯆꯠꯂꯦ ꯑꯗꯨꯅ ꯑꯩꯈꯣꯏꯅ ꯆꯠꯆꯕ ꯃꯇꯝꯗꯁꯨ ꯃꯣꯏꯅ ꯑꯩꯈꯣꯏ ꯂꯥꯛꯑꯦ ꯍꯥꯏꯕꯒꯤ ꯌꯥꯝ ꯐꯖꯕ ꯆꯥꯛꯂꯦꯟ ꯑꯃ ꯃꯈꯣꯏꯒꯤ ꯌꯨꯝꯗ ꯁꯤꯜꯂꯝꯃꯤ ꯃꯉꯣꯏꯒꯤ ꯌꯨꯝꯗ ꯁꯤꯟꯕꯗꯒꯤꯁꯨ ꯍꯦꯟꯗꯣꯛꯇꯅ ꯃꯌꯥꯝ ꯄꯨꯟꯕ ꯃꯐꯝ ꯆꯔꯆꯀꯨꯝꯕꯗꯁꯨ ꯑꯩꯈꯣꯏ ꯈ꯭ꯔꯤꯁꯃꯥꯁꯀꯤꯗꯃꯛꯇ ꯑꯆꯧꯕ ꯆꯥꯛꯂꯦꯟ ꯆꯥꯕꯁꯨ ꯃꯌꯥꯝ ꯌꯥꯎꯈ꯭ꯔꯦ ꯑꯗꯨꯅ ꯑꯩꯈꯣꯏ ꯈ꯭ꯔꯤꯁꯃꯥꯁ ꯌꯥꯎꯔꯨꯕ ꯃꯇꯝꯗꯁꯨ ꯌꯥꯝꯅ ꯅꯨꯡꯉꯥꯏ ꯄꯨꯛꯅꯤꯛ ꯂꯧꯁꯤꯡ ꯑꯣꯏꯕ ꯏꯁꯣꯔꯒꯤ ꯋꯥꯍꯩ ꯃꯦꯁꯦꯖ ꯃꯌꯥꯝ ꯑꯃꯁꯨ ꯇꯥꯕ ꯐꯪꯉꯦ ꯑꯗꯨꯒ ꯑꯩꯈꯣꯏꯒꯤ ꯈꯨꯟꯗꯨꯗ ꯂꯩꯔꯝꯃꯤꯕ ꯈꯨꯟꯖꯥꯁꯤꯡ ꯑꯃꯗꯤ ꯄꯥꯈꯪ ꯂꯩꯁꯥꯁꯤꯡ ꯑꯗꯒꯤ ꯏꯃꯥ ꯑꯗꯒꯤ ꯏꯌꯥꯝꯕ ꯏꯄꯥꯒꯨꯝꯕ ꯃꯌꯥꯝ ꯑꯃꯅꯁꯨ ꯑꯩꯈꯣꯏ ꯈ꯭ꯔꯤꯁꯃꯥꯁꯇ ꯑꯩꯈꯣꯏ ꯃꯥꯒꯤ ꯅꯥꯠ ꯀꯤ ꯑꯣꯏꯕ ꯐꯤꯖꯦꯠ ꯂꯩꯇꯦꯡ ꯃꯌꯥꯝ ꯁꯦꯠꯇꯨꯅ ꯖꯒꯣꯏ ꯏꯁꯩ ꯁꯛꯇꯨꯅ ꯈ꯭ꯔꯤꯁꯃꯥꯁꯁꯤꯁꯨ ꯃꯄꯨꯡ ꯐꯥꯅ ꯑꯗꯨꯝ ꯄꯥꯡꯊꯣꯛꯑꯦ ꯑꯗꯨꯅ ꯈ꯭ꯔꯤꯁꯃꯥꯁ ꯌꯥꯎꯕ ꯃꯩꯇꯩꯒꯤ ꯂꯨꯍꯣꯡꯕ ꯌꯥꯎꯕ ꯆꯨꯔꯥꯀꯣꯔꯣꯟ ꯌꯥꯎꯕ ꯑꯗꯒꯤ ꯑꯩꯈꯣꯏ ꯃꯌꯥꯝ ꯄꯨꯟꯅ ꯆꯥꯛ ꯆꯥꯃꯤꯟꯅꯕ ꯑꯁꯦ ꯑꯩꯉꯣꯟꯗ ꯌꯥꯝꯅ ꯅꯨꯡꯉꯥꯏꯕ ꯑꯃꯁꯨ ꯑꯣꯏꯖꯩ ꯑꯗꯒꯤ ꯄꯨꯛꯅꯤꯡꯗ ꯂꯧꯁꯤꯡ ꯄꯨꯛꯅꯤꯡꯗ ꯑꯩꯈꯣꯏꯒꯤ ꯃꯄꯥꯟ ꯊꯣꯛꯇꯅ ꯐꯛꯆꯤꯜꯂꯒ ꯂꯩꯔꯝꯕ ꯋꯥꯈꯜꯂꯣꯟ ꯃꯌꯥꯝ ꯑꯗꯣ ꯃꯌꯥꯝ ꯇꯤꯟꯕ ꯃꯐꯝꯗ ꯂꯩꯕ ꯃꯇꯝꯗꯗꯤ ꯈꯤꯇꯪꯗꯪ ꯑꯣꯏꯔꯕꯁꯨ ꯑꯩꯉꯣꯟꯗ ꯂꯧꯁꯤꯡ ꯑꯣꯏꯕ ꯑꯃꯗꯤ ꯄꯨꯛꯅꯤꯡꯗ ꯈꯨꯗꯝ ꯁꯥꯟꯇꯤ ꯄꯨꯔꯛꯄ ꯉꯝꯕ ꯑꯗꯒꯤ ꯑꯩꯒꯤ ꯑꯋꯥꯕ ꯃꯇꯝꯗ ꯃꯌꯥꯝ ꯄꯨꯟꯕ ꯃꯐꯝꯗ ꯂꯩꯕ ꯃꯇꯝꯗ ꯑꯩꯉꯣꯟꯗꯁꯨ ꯌꯥꯝꯅ ꯅꯣꯂꯦꯖꯁꯨ ꯑꯣꯏꯕ ꯄꯨꯛꯅꯤꯡ ꯂꯧꯁꯤꯡ ꯑꯣꯏꯕ ꯋꯥꯍꯩ ꯃꯌꯥꯝ ꯍꯥꯏꯗꯨꯅ ꯈ꯭ꯔꯤꯁꯃꯥꯁ ꯌꯥꯎꯕ ꯑꯗꯒꯤ ꯆꯥꯛ ꯃꯌꯥꯝ ꯄꯨꯟꯅ ꯆꯥꯛ ꯆꯥꯃꯤꯟꯅꯕ ꯆꯨꯔꯥꯀꯣꯔꯣꯟ ꯂꯨꯍꯣꯡꯕ ꯁꯤꯒꯨꯝꯕ ꯃꯌꯥꯝ ꯑꯩꯈꯣꯏꯒꯤ ꯂꯥꯏꯒꯤ ꯑꯣꯏꯕ ꯍꯥꯏꯕ ꯇꯥꯔꯦ ꯑꯗꯒꯤ ꯂꯥꯏ ꯍꯔꯥꯎꯕꯒꯤ ꯂꯥꯏ ꯍꯔꯥꯎꯕ ꯂꯣꯏꯔꯒ ꯑꯩꯈꯣꯏꯒꯤ ꯂꯥꯏꯒꯤ ꯕꯟꯗꯤꯕ ꯍꯥꯏꯅ ꯃꯩꯇꯩꯒꯤ ꯆꯠꯅꯕꯤꯗ ꯑꯩꯈꯣꯏꯒꯤ ꯂꯥꯏꯒꯤ ꯀꯃꯤꯇꯤ ꯑꯣꯏꯔꯤꯕꯁꯤꯡ ꯑꯗꯨꯒ ꯈꯨꯟꯒꯤ ꯑꯍꯜꯁꯤꯡ ꯑꯁꯤꯒ ꯆꯥꯛ ꯆꯥꯃꯤꯟꯅꯕ ꯈꯣꯠꯃꯤꯟꯅꯕ ꯁꯤꯒꯨꯝꯕ ꯃꯌꯥꯝ ꯑꯁꯦ ꯑꯩꯈꯣꯏꯒꯤ ꯌꯥꯝ ꯅꯨꯡꯉꯥꯏ ꯑꯗꯨꯅ ꯂꯥꯏ ꯍꯔꯥꯎꯕ ꯃꯇꯝꯗꯁꯨ ꯑꯩꯈꯣꯏꯒꯤ ꯂꯥꯏꯒꯤ ꯑꯣꯏꯕ ꯊꯕꯛ ꯍꯥꯏ ꯇꯥꯔꯦ ꯑꯩꯈꯣꯏꯒꯤ ꯂꯥꯏꯒꯤ ꯁꯔꯦꯟ ꯆꯟꯕ ꯍꯥꯏꯅꯁꯨ ꯑꯩꯈꯣꯏ ꯃꯩꯇꯩꯒꯤꯗꯗꯤ ꯂꯩ ꯍꯥꯏꯔꯤꯕ ꯃꯌꯥꯝ ꯑꯁꯦ ꯑꯩꯈꯣꯏ ꯃꯩꯇꯩꯒꯤ ꯏꯆꯥ ꯅꯨꯄꯥ ꯏꯃꯨꯡꯒꯨꯝꯕ ꯑꯗꯒꯤ ꯌꯨꯝꯗ ꯏꯆꯥ ꯅꯨꯄꯥ ꯄꯣꯛꯄꯒꯨꯝꯕ ꯁꯤꯒꯨꯝꯕꯅꯁꯨ ꯂꯥꯏꯒꯤ ꯁꯔꯦꯟ ꯆꯟꯕ ꯁꯥꯒꯩꯒꯤ ꯂꯥꯏ ꯈꯣꯏꯔꯝꯕꯒꯤ ꯂꯥꯏꯒꯤ ꯁꯔꯦꯟ ꯆꯟꯕ ꯂꯥꯏꯒꯤ ꯆꯥꯛꯂꯦꯟ ꯀꯠꯄ ꯑꯁꯤꯗ ꯑꯩꯈꯣꯏꯒꯤ ꯄꯤꯕꯤꯗꯪꯅ ꯅꯨꯄꯥ ꯄꯣꯛꯄꯁꯤꯡꯗꯅ ꯂꯥꯏꯒꯤ ꯁꯔꯦꯟ ꯆꯟꯕꯒꯤ ꯆꯥꯛꯀꯁꯦ ꯄꯤꯖꯗꯅ ꯂꯥꯏ ꯈꯣꯏꯔꯝꯕꯒꯤ ꯇꯧꯋꯦ ꯑꯗꯨꯕꯨ ꯁꯔꯦꯟ ꯆꯟꯕꯒꯤ ꯆꯥꯛꯇꯤ ꯄꯤꯕꯥ ꯈꯛꯇꯪ ꯄꯤꯖꯩ ꯑꯗꯨꯕꯨ ꯄꯤꯕꯥ ꯈꯛꯇꯪꯈꯛ ꯆꯥꯕꯗꯤ ꯌꯥꯗꯕꯅꯤꯅ ꯅꯤꯡꯉꯣꯜꯈꯩ ꯑꯔꯥꯞꯄ ꯃꯌꯥꯝꯒꯤꯗꯃꯛꯇꯁꯨ ꯑꯩꯈꯣꯏ ꯑꯆꯧꯕ ꯑꯩꯈꯣꯏꯒꯤ ꯃꯩꯇꯩꯒꯤ ꯕꯥꯃꯣꯟ ꯑꯗꯨꯝ ꯕꯥꯃꯣꯟ ꯀꯨꯟ ꯃꯨꯛꯅ ꯊꯣꯡꯗꯅ ꯃꯤ ꯂꯤꯁꯤꯡ ꯑꯃ ꯑꯅꯤꯒꯤ ꯑꯗꯨꯝ ꯑꯩꯈꯣꯏ ꯆꯥꯛ ꯏꯁꯤꯡ ꯊꯣꯡꯗꯅ ꯌꯥꯝ ꯅꯨꯡꯉꯥꯏꯅ ꯍꯔꯥꯎꯅ ꯂꯥꯞꯅ ꯂꯩꯔꯝꯕ ꯏꯆꯤꯜ ꯏꯅꯥꯎ ꯃꯌꯥꯝꯗꯨꯁꯨ ꯑꯩꯈꯣꯏ ꯂꯥꯏꯒꯤ ꯊꯧꯔꯝ ꯇꯧꯕ ꯃꯇꯝꯗꯗꯤ ꯂꯥꯏꯒꯤꯅꯤ ꯁꯥꯒꯩꯒꯤꯅꯤ ꯁꯣꯏꯕ ꯌꯥꯗꯦ ꯍꯥꯏꯅ ꯂꯣꯏꯅ ꯂꯥꯛꯅꯕꯅ ꯃꯔꯝ ꯑꯣꯏꯔꯒ ꯀꯨꯏꯅ ꯃꯇꯝ ꯁꯥꯡꯅ ꯎꯅꯔꯨꯗ꯭ꯔꯕ ꯃꯌꯥꯝꯒꯁꯨ ꯎꯅꯕ ꯐꯪꯕ ꯑꯁꯤ ꯑꯩꯉꯣꯟꯗꯗꯤ ꯌꯥꯝ ꯍꯔꯥꯎꯋꯦ ꯑꯗꯨꯅ ꯂꯥꯏ ꯍꯔꯥꯎꯕ ꯑꯗꯒꯤ ꯂꯨꯍꯣꯡꯕ ꯈ꯭ꯔꯤꯁꯃꯥꯁ ꯇꯧꯕ ꯑꯁꯦ ꯑꯩꯅ ꯌꯥꯝ ꯅꯨꯡꯉꯥꯏꯖꯩ ꯌꯥꯝꯅꯁꯨ ꯄꯥꯝꯖꯩ ꯆꯥꯛ ꯃꯌꯥꯝ ꯄꯨꯟꯅ ꯆꯥꯛ ꯆꯥꯃꯤꯟꯅꯕꯁꯦ ꯑꯩꯉꯣꯟꯗꯁꯨ ꯌꯥꯝ ꯅꯨꯡꯉꯥꯏꯕ ꯐꯥꯎꯖꯩ